ꯍꯜꯂꯣ ꯅꯍꯥꯟ ꯑꯩꯅ ꯕꯨꯛ ꯂꯧꯕꯗꯨ ꯑꯗꯨ ꯔꯤꯇꯔꯟ ꯇꯧꯒꯦ ꯍꯥꯏꯅ ꯀꯣꯜ ꯇꯧꯕ

ꯑꯗꯨ ꯕꯨꯛꯇꯨ ꯑꯩ ꯑꯇꯣꯞꯄ ꯃꯐꯝꯗꯒꯤ ꯂꯧꯈ꯭ꯔꯦ ꯑꯗꯨ ꯑꯗꯨ ꯍꯧꯖꯤꯛ ꯔꯤꯇꯔꯟ ꯇꯧꯒꯦ ꯍꯥꯏꯅ

ꯆꯃꯔꯤꯗ ꯍꯣꯏ ꯑꯗꯨ ꯍꯤꯁꯇ꯭ꯔꯤꯒꯤ ꯕꯨꯛꯅꯦ ꯍꯣꯏ ꯑꯥ ꯍꯣꯏ ꯑꯥ

ꯍꯣꯏ ꯑꯗꯨ ꯑꯩ ꯂꯥꯛꯅꯤꯉꯥꯏ ꯃꯇꯝ ꯂꯩꯕꯗ ꯂꯥꯛꯀꯦꯀꯣ ꯁꯔ ꯍꯣꯏ ꯑꯦ ꯑꯦ ꯁꯔ ꯑꯗꯨꯗꯤ ꯑꯗꯨ ꯃꯇꯝꯗ ꯂꯥꯛꯀꯦ ꯑꯥ ꯍꯣꯏ ꯍꯣꯏ ꯁꯔ ꯑꯥ ꯑꯣꯀꯦ ꯁꯔ ꯍꯣꯏ ꯁꯔ ꯍꯣꯏ ꯑꯃꯨꯛꯀ ꯌꯦꯡꯒꯦ ꯁꯔ ꯂꯧꯅꯤꯡꯉꯥꯏꯗ ꯂꯧꯔꯗꯤ ꯂꯩꯔꯗꯤ ꯅꯪꯉꯣꯟꯗ ꯂꯥꯛꯀꯦ ꯑꯣ ꯑꯦ ꯁꯔ ꯑꯦ ꯑꯦ ꯁꯔ ꯊꯦꯟ ꯀ꯭ꯌꯨ ꯎꯝ